ꯆꯥꯛꯈꯨꯝꯗ ꯍꯧꯖꯤꯛ ꯁꯤꯖꯤꯟꯅꯔꯤꯕ ꯄꯣꯠꯁꯤꯡꯗꯤ ꯍꯤꯠꯇꯔ ꯋꯥꯇꯔ ꯕꯣꯏꯂꯔ ꯔꯥꯏꯁ ꯀꯨꯛꯀꯔ ꯑꯁꯤꯅꯆꯤꯡꯕꯁꯤꯡ ꯁꯤꯖꯤꯟꯅꯩ ꯍꯥꯟꯅꯒꯤ ꯆꯥꯛꯈꯨꯝꯁꯤꯡꯗ ꯁꯤꯖꯤꯟꯅꯔꯝꯕ ꯄꯣꯠ ꯍꯥꯏꯔꯒꯗꯤ ꯁꯤꯡ ꯆꯔꯨ ꯁꯟꯊꯤ ꯃꯩ ꯑꯁꯤꯅꯆꯤꯡꯕ ꯁꯤꯖꯤꯟꯅꯔꯦ ꯑꯗꯨꯒ ꯈꯦꯠꯅꯕꯁꯤꯡꯗꯤ ꯈꯦꯠꯅꯕꯁꯤꯡꯗꯤ ꯍꯧꯖꯤꯛ